ꯃꯅꯤꯄꯨꯔꯒꯤ ꯂꯣꯟ ꯑꯁꯤ ꯉꯥꯛꯇꯨꯅ ꯊꯝꯅꯕ ꯍꯥꯏꯔꯒꯗꯤ ꯌꯣꯈꯠꯅꯕ ꯉꯥꯛꯇꯨꯅ ꯊꯝꯅꯕ ꯑꯃꯁꯨꯡ ꯌꯣꯈꯠꯅꯕ ꯍꯥꯏꯔꯒꯗꯤ ꯑꯩꯈꯣꯏꯒꯤ ꯑꯆꯧ ꯑꯁꯥꯡ ꯑꯩꯈꯣꯏ ꯒꯦꯖꯦꯇꯦꯗ ꯑꯣꯐꯤꯁꯥꯔ ꯑꯃꯁꯨꯡ ꯑꯩꯈꯣꯏꯒꯤ ꯑꯣꯐꯤꯁꯥꯔ ꯃꯌꯥꯝ ꯑꯃ ꯂꯩꯔꯤ ꯃꯁꯤꯒꯤ ꯑꯗꯨꯗꯩ ꯑꯣꯐꯤꯁ ꯃꯌꯥꯝ ꯑꯃꯁꯤꯗ ꯑꯃꯁꯨꯡ ꯑꯩꯈꯣꯏꯒꯤ ꯁ꯭ꯀꯨꯜ ꯀꯣꯂꯦꯖ ꯁꯥꯇ꯭ꯔꯁꯤꯡꯒꯤ ꯃꯐꯝ ꯀꯩꯀꯥꯁꯤꯗ ꯑꯩꯈꯣꯏꯒꯤ ꯃꯅꯤꯄꯨꯔꯤꯒꯤ ꯂꯦꯡꯒꯣꯏꯁꯁꯦ ꯗꯥꯏꯔꯦꯛ ꯑꯣꯐꯤꯁꯦꯜꯂꯤ ꯑꯣꯏꯅ ꯆꯠꯅꯍꯟꯕ ꯏꯪꯂꯤꯁ ꯉꯥꯡꯕꯒꯤ ꯊꯕꯛꯁꯦ ꯂꯧꯊꯣꯛꯄꯤꯈ꯭ꯔ ꯔꯒ ꯗꯥꯏꯔꯦꯛ ꯑꯩꯈꯣꯏ ꯃꯇꯩ ꯑꯃꯁꯨꯡ ꯃꯅꯤꯄꯨꯔꯤ ꯑꯁꯤ ꯐꯖꯅ ꯉꯥꯡꯍꯟꯕ ꯃꯩꯇꯩ ꯑꯣꯏꯒꯦꯔꯥ ꯑꯦꯅꯤ ꯑꯣꯏꯒꯦꯔꯥ ꯑꯩꯈꯣꯏ ꯃꯅꯤꯄꯨꯔꯒꯤ ꯁ꯭ꯇꯦꯠꯁꯤꯗ ꯆꯥꯎꯈꯠꯅꯕꯒꯤ ꯑꯗꯨꯝ ꯍꯣꯠꯅꯕ ꯍꯟꯅꯕ ꯇꯧꯔꯤꯈꯩ ꯆꯥꯎꯈꯠꯄ ꯍꯦꯂꯛꯀꯅꯤ ꯑꯗꯨꯗꯒꯤ ꯑꯃꯁꯨꯡ ꯑꯁꯤꯗ ꯃꯤꯌꯥꯝꯅ ꯁꯔꯨꯛ ꯌꯥꯕ ꯍꯥꯏ ꯌꯥꯕ ꯍꯥꯏꯁꯦ ꯑꯩꯈꯣꯏꯒꯤ ꯁꯤꯒꯨꯝꯕꯁꯤꯗ ꯍꯣꯉꯛꯑꯒꯗꯤ ꯑꯩꯈꯣꯏ ꯃꯌꯥꯝ ꯑꯃ ꯍꯣꯡꯕ ꯉꯝꯃꯛꯀꯗꯣꯏꯅꯦ ꯀꯩꯒꯤꯅꯣ ꯍꯥꯏꯕꯗ ꯁ꯭ꯀꯨꯜ ꯀꯣꯂꯦꯖꯇ ꯍꯣꯉꯛꯄ ꯑꯣꯐꯤꯁ ꯀꯩꯀꯥꯗ ꯊꯕꯛ ꯇꯧꯐꯝ ꯀꯩꯀꯥꯗ ꯍꯣꯉꯛꯄ ꯍꯥꯏꯁꯦ ꯍꯩꯅꯕ ꯑꯃ ꯂꯩꯈꯤꯗꯣꯏꯅꯦꯕ ꯃꯣꯏ ꯃꯁꯥꯗꯁꯨ ꯑꯗꯨꯗꯣ ꯍꯩꯅꯕꯗꯨꯒꯤ ꯃꯇꯨꯡ ꯏꯟꯅ ꯃꯣꯏꯒꯤ ꯃꯆꯥ ꯃꯁꯨꯁꯤꯡꯗꯁꯨ ꯃꯣꯏꯅ ꯍꯌꯦꯡꯋꯥꯏ ꯇꯥꯛꯂꯛꯀꯗꯣꯏꯅꯦꯕ ꯑꯗꯣ ꯁꯤꯒꯤꯁꯦ ꯀꯃꯥꯏꯅ ꯇꯧꯒꯗꯒꯦ ꯍꯥꯏꯔꯒꯗꯤ ꯇꯧꯅꯕ ꯍꯥꯏꯔꯒꯗꯤ ꯑꯦꯋꯥꯔꯅꯦꯁ ꯑꯃ ꯐꯖꯅ ꯄꯤꯕꯤꯕ ꯃꯣꯏꯁꯦ ꯑꯩꯈꯣꯏꯒꯤ ꯑꯦ ꯁꯤꯅꯥ ꯁꯤꯁꯦ ꯑꯩꯈꯣꯏ ꯆꯥꯎꯈꯠꯂꯒꯗꯤ ꯑꯩꯈꯣꯏꯒꯤ ꯏꯁꯥꯒꯤ ꯁꯛꯇꯥꯛ ꯆꯦ ꯇꯥꯛ ꯇꯥꯛꯆꯒꯗꯣꯏꯅꯤ ꯑꯩꯈꯣꯏꯒꯤ ꯏꯃꯥꯔꯣꯟꯁꯦ ꯀꯌꯥꯃꯨꯛ ꯌꯥꯝ ꯐꯖꯩ ꯍꯥꯏꯕꯁꯦ ꯃꯌꯥꯝ ꯄꯨꯝꯅꯃꯛ ꯄ꯭ꯔꯤꯊꯤꯕꯤ ꯃꯥꯂꯦꯝ ꯄꯨꯝꯅꯃꯛꯇꯁꯦ ꯍꯦꯟꯅ ꯁꯟꯗꯣꯛꯅ ꯇꯥꯛꯂꯛꯀꯗꯣꯏꯅꯦꯕ ꯁꯤꯁꯤꯅ